ꯑꯩꯈꯣꯏꯒꯤ ꯈꯨꯡꯒꯪꯒꯤ ꯂꯧꯎ ꯁꯤꯡꯎꯕꯗ ꯊꯦꯡꯅꯔꯤꯕ ꯑꯋꯥꯕꯁꯦ ꯑꯇꯩ ꯀꯩꯁꯨ ꯅꯠꯇꯦ ꯃꯇꯝ ꯑꯃꯗꯗꯤ ꯃꯍꯧꯁꯥꯒꯤ ꯑꯣꯏꯕ ꯍꯥꯔꯗꯩ ꯀꯩꯗꯩ ꯑꯩꯈꯣꯏꯅ ꯁꯤꯖꯤꯟꯅꯔꯝꯃꯤ ꯆꯥꯏꯔꯝꯃꯤ ꯑꯗꯨꯝꯅ ꯐꯧꯁꯨ ꯀꯩꯁꯨ ꯐꯔꯒ ꯑꯩꯈꯣꯏ ꯂꯣꯛꯑꯝꯃꯤ ꯑꯗꯨꯝꯅ ꯍꯧꯖꯤꯛꯇꯤ ꯈꯨꯠꯁꯦꯝꯒꯤ ꯍꯥꯔ ꯃꯌꯥꯝ ꯑꯃ ꯊꯣꯛꯑꯕꯅꯤꯅ ꯃꯈꯟ ꯃꯈꯟꯒꯤ ꯍꯔꯥ ꯃꯌꯥꯝ ꯑꯃ ꯊꯣꯛꯑꯕꯅꯤꯅ ꯂꯧꯁꯤ ꯐꯅꯤꯉꯥꯏ ꯑꯩꯈꯣꯏꯅ ꯆꯥꯏꯁꯤꯜꯂꯅꯤ ꯆꯥꯏꯁꯤꯜꯂ ꯃꯇꯝꯁꯤꯗ ꯑꯩꯈꯣꯏ ꯍꯦꯟꯖꯤꯟꯅ ꯆꯥꯏꯕꯁꯨ ꯌꯥꯗꯕ ꯍꯦꯟꯖꯤꯟꯅ ꯆꯥꯏꯔꯨꯔꯒꯁꯨ ꯂꯧꯁꯤ ꯂꯣꯏꯅ ꯄꯠꯂꯒ ꯃꯥꯡꯈꯤꯕ ꯑꯗꯒꯤ ꯐꯔꯒꯁꯨ ꯂꯣꯛꯑꯕ ꯃꯇꯨꯡꯗꯨꯗ ꯑꯃꯨꯛ ꯍꯥꯏꯗꯤ ꯆꯥꯕ ꯊꯛꯄꯗ ꯑꯣꯏꯔꯣ ꯑꯩꯈꯣꯏꯗ ꯁꯨꯝ ꯅꯨꯡꯉꯥꯏꯇꯕ ꯍꯥꯏꯗꯤ ꯑꯁꯦꯡꯕ ꯍꯥꯏꯗꯤ ꯏꯁꯥꯅ ꯊꯣꯛꯄ ꯍꯥꯔ ꯑꯩꯈꯣꯏꯅ ꯁꯦꯝꯖꯕ ꯏꯆꯝ ꯆꯝꯕ ꯄꯣꯠꯇꯣ ꯐꯪꯗꯕꯅꯤꯅ ꯍꯧꯖꯤꯛ ꯈꯨꯠꯁꯦꯝꯒꯤ ꯍꯥꯔ ꯃꯌꯥꯝ ꯑꯃꯅ ꯍꯥꯏꯗꯤ ꯂꯧꯎ ꯁꯤꯡꯎꯕꯁꯤꯗ ꯑꯩꯈꯣꯏꯅ ꯆꯥꯏ ꯈꯣꯠ ꯇꯧꯔꯝꯅꯤꯅ ꯑꯩꯈꯣꯏ ꯆꯥꯕꯗꯁꯨ ꯍꯛꯆꯥꯡꯗ ꯅꯨꯡꯉꯥꯏꯇꯗ ꯈꯣꯠꯇꯕ ꯑꯗꯨꯝꯕ ꯄ꯭ꯔꯣꯕ꯭ꯂꯦꯝ ꯑꯋꯥꯕꯗꯣ ꯑꯩꯈꯣꯏ ꯊꯦꯡꯅꯩ ꯃꯥꯌꯣꯛꯅꯩ